ꯍꯜꯂꯣ ꯍꯜꯂꯣ ꯑꯣ ꯁꯤꯕꯨ ꯑꯩꯈꯣꯏꯒꯤ ꯄꯣꯠꯂꯣꯏ ꯁꯦꯠꯄ ꯃꯤꯗꯨ ꯑꯣꯏꯔꯕꯣ ꯑꯗꯣ ꯑꯩꯈꯣꯏꯒꯤ ꯁꯨꯃꯥꯏꯅ ꯏꯆꯟ ꯅꯨꯄꯤ ꯑꯃ ꯂꯨꯍꯣꯡꯒꯗꯕ ꯑꯗꯨꯗꯨꯒꯤ ꯄꯣꯠꯂꯣꯏꯁꯤ ꯑꯩꯈꯣꯏꯅ ꯁꯣꯝꯗꯒꯤ ꯄꯥꯝꯃꯦ ꯑꯗꯣ ꯄꯥꯝꯕꯗꯣ ꯄꯣꯠꯂꯣꯏꯒꯤ ꯗꯤꯖꯥꯏꯟꯁꯦ ꯐꯖ ꯐꯖꯕ ꯂꯩꯒꯗ꯭ꯔ ꯍꯧꯖꯤꯛꯀꯥꯟꯒꯤ ꯆꯠꯅꯔꯤꯕ ꯐꯖ ꯐꯖꯕꯁꯤ ꯂꯩꯒꯗ꯭ꯔ ꯍꯥꯏꯕꯗꯨ ꯑꯩꯅ ꯈꯪꯅꯤꯡꯕ

ꯎꯝ ꯑꯗꯣ ꯄꯣꯠꯂꯣꯏꯁꯤ ꯑꯩꯈꯣꯏꯅ ꯄꯣꯠꯂꯣꯏ ꯑꯃ ꯁꯦꯠꯄ ꯃꯇꯝꯗ ꯀꯌꯥꯝꯃꯨꯛ ꯌꯥꯝꯅ ꯂꯧꯕꯅꯣ ꯄꯩꯁꯥꯁꯤꯕꯣ ꯑꯣ ꯑꯗꯣ ꯑꯩꯈꯣꯏꯅ ꯄꯥꯝꯕꯗꯤ ꯑꯩꯈꯣꯏꯒꯤꯗꯤ ꯑꯌꯨꯛꯀꯤꯁꯨ ꯅꯨꯡꯗꯥꯡꯒꯤꯁꯨ ꯁꯦꯠꯀꯗꯕꯅꯤꯅ ꯑꯩꯈꯣꯏꯗꯤ ꯐꯤꯗꯨ ꯈꯤꯇꯥꯡ ꯐꯖꯕꯁꯨ ꯄꯥꯝꯃꯦ ꯑꯗꯨꯒ ꯑꯌꯨꯛꯀꯤ ꯅꯨꯡꯗꯥꯡꯒꯤꯅꯤꯅ ꯑꯌꯨꯛꯀꯤꯅ ꯐꯤ ꯑꯃ ꯑꯣꯏꯕ ꯅꯨꯡꯗꯥꯡꯒꯤꯅ ꯐꯤ ꯑꯃ ꯑꯣꯏꯔꯒ ꯑꯗꯨꯃꯥꯏꯅ ꯑꯩꯈꯣꯏꯅ ꯁꯦꯠꯄ ꯄꯥꯝꯃꯦ ꯑꯗꯨꯒ ꯐꯤꯗꯨꯁꯨ ꯑꯩꯈꯣꯏꯒꯤ ꯑꯍꯟꯕ ꯑꯍꯟꯕ ꯑꯣꯏꯅ ꯄꯥꯝꯃꯤ ꯑꯗꯩꯒꯤ ꯄꯨꯔꯛꯀꯗꯕ ꯂꯤꯛ ꯀꯣꯟꯗꯨꯁꯨ ꯑꯍꯟꯕ ꯑꯣꯏꯅ ꯄꯥꯝꯃꯦ ꯑꯩꯈꯣꯏꯒꯤꯗꯤ ꯑꯗꯨ ꯑꯗꯨꯒꯤ ꯋꯥꯅꯤ ꯑꯗꯨꯒꯨꯝꯕꯁꯤꯡꯗꯨ ꯇꯧꯕꯗ ꯀꯩꯁꯨ ꯑꯀꯥꯏꯕ ꯂꯩꯔꯣꯏꯗ꯭ꯔ ꯁꯤꯅꯤ ꯑꯣ ꯍꯣꯏ ꯍꯣꯏ ꯑꯗꯨ ꯃꯆꯨꯒ ꯑꯗꯨꯒꯨꯝꯕꯒꯤ ꯐꯤꯔꯣꯜ ꯁꯦꯠꯄꯒꯤ ꯂꯣꯏꯅ ꯑꯩꯈꯣꯏ ꯐꯪꯒꯅꯤ ꯍꯥꯏꯔꯕꯅꯤꯅ ꯃꯆꯨ ꯃꯆꯨꯗꯨꯗꯤ ꯑꯩꯈꯣꯏ ꯏꯆꯟ ꯅꯨꯄꯤꯗꯨꯒ ꯈꯟꯅꯔꯒ ꯍꯥꯏꯔꯛꯑꯒꯦ ꯑꯗꯨꯗꯨꯒ ꯑꯩꯈꯣꯏꯅ ꯄꯩꯁꯥꯗꯨꯒꯤ ꯔꯦꯠꯇꯨꯗꯤ ꯀꯌꯥꯃꯨꯛ ꯌꯥꯝꯅ ꯂꯩꯕꯅꯣ ꯑꯣ ꯑꯗꯨꯗꯤ ꯑꯩꯈꯣꯏꯅ ꯑꯌꯨꯛꯀꯤꯁꯨ ꯅꯨꯡꯗꯥꯡꯒꯤꯁꯨ ꯑꯗꯨꯝ ꯁꯦꯠꯄꯤꯕ ꯅꯈꯣꯏ ꯅꯁꯥ ꯂꯥꯛꯑꯒ ꯁꯨꯝ ꯁꯦꯠꯄꯤꯕ ꯈꯣꯠꯄꯤꯕ ꯌꯥꯅꯤꯀꯣ ꯑꯩꯈꯣꯏꯒꯤꯁꯤ ꯉꯁꯤ ꯍꯨꯝꯅꯤꯃꯨꯛ ꯂꯩꯔꯒ ꯑꯗꯨꯃꯥꯏꯅ ꯂꯥꯛꯄꯤꯔꯣ ꯇꯥꯡ ꯇꯔꯥꯃꯉꯥꯁꯤꯗ ꯂꯥꯛꯄꯤꯔꯣ ꯑꯗꯨꯃꯥꯏꯅ ꯍꯣꯏ ꯍꯣꯏ ꯍꯣꯏ ꯑꯗꯨꯗꯤ ꯊꯝꯖꯔꯒꯦꯀꯣ ꯍꯣꯏ ꯍꯣꯏ ꯍꯣꯏ